ꯍꯜꯂꯣ ꯑꯣ ꯑꯩ ꯁꯔꯅꯦ ꯎꯝ ꯑꯩꯁꯤꯗ ꯈꯔ ꯇꯧꯅꯤꯡꯕ ꯎꯝ ꯑꯗꯨ ꯍꯤꯗꯥꯛꯁꯤꯡꯁꯦ ꯁꯣꯅꯤꯇꯦꯟ ꯂꯩꯕ꯭ꯔꯣ ꯑꯥ ꯇꯣꯅꯤꯠ ꯇ꯭ꯋꯦꯟꯇꯤ ꯑꯥ ꯀꯞ ꯁꯤꯔꯞ ꯎꯝ ꯄꯦꯔꯥꯁꯤꯇꯥꯃꯣꯜ ꯁꯤꯛꯁ ꯐꯤꯞꯇꯤ ꯑꯥ ꯑꯗꯨꯒ ꯑꯣ ꯇꯨ ꯑꯥ ꯑꯗꯨꯗꯤ ꯍꯤꯗꯥꯛꯁꯤꯡꯗꯨ ꯁꯣꯂꯤꯇꯦꯟꯗꯨ ꯕꯣꯛꯁ ꯑꯅꯤ ꯑꯥ ꯑꯗꯨꯒ ꯇꯣꯅꯤꯠ ꯇ꯭ꯋꯦꯟꯇꯤꯒꯤꯗꯨ ꯕꯣꯛꯁ ꯀꯨꯟ ꯄꯤꯔꯣ ꯎꯝ ꯑꯗꯨ ꯑꯗꯨꯒ

ꯑꯗꯨꯒ ꯄꯦꯔꯥꯁꯤꯇꯥꯃꯣꯜꯗꯨ ꯁꯤꯛꯁ ꯐꯤꯞꯇꯤ ꯑꯗꯨꯗꯨ ꯕꯣꯛꯁ ꯇꯔꯥꯅꯤꯊꯣꯏ ꯍꯥꯞꯄꯣ ꯑꯗꯨꯒ ꯀꯣꯞ ꯁꯤꯔꯞꯗꯨ ꯑꯗꯨꯨ ꯕꯣꯛꯁꯨ ꯇꯔꯥꯃꯉꯥ ꯍꯥꯞꯄꯣ

ꯑꯗꯨ ꯑꯗꯨꯒ ꯌꯥꯔꯦ ꯉꯁꯤꯒꯤꯁꯦ ꯑꯗꯨ ꯄꯩꯁꯥꯗꯤ ꯈꯔ ꯗꯤꯁꯀꯥꯎꯟ ꯄꯤꯕ ꯌꯥꯒꯦꯔꯣ ꯀꯃꯥꯏꯅ ꯇꯧꯒꯦ ꯇ꯭ꯋꯦꯟꯇꯤ ꯄꯥꯔꯁꯟ ꯀꯣ ꯑꯣ ꯐꯔꯦ ꯐꯔꯦ ꯑꯗꯨꯗꯤ ꯑꯗꯨ ꯎꯝ ꯒꯥꯔꯤꯗꯨ ꯅꯈꯣꯏꯅ ꯊꯤꯟꯕꯤꯒꯦꯔꯥ ꯀꯃꯥꯏꯅ ꯇꯧꯒꯅꯤ ꯗ꯭ꯔꯥꯏꯕꯔꯕꯨ ꯑꯗꯨ ꯗ꯭ꯔꯥꯏꯕꯔꯗꯨ ꯑꯩꯈꯣꯏꯁꯦ

ꯒ꯭ꯔꯥꯎꯟ ꯃꯅꯥꯛꯇ

ꯄꯩꯁꯥ ꯀꯌꯥ ꯆꯅꯤ ꯑꯁ ꯆꯅꯤꯗꯤ ꯍꯦꯟꯃꯅꯂꯦꯅꯦ

ꯑꯗꯨ ꯑꯩꯅ ꯍꯤꯗꯥꯛ ꯃꯌꯥꯝ ꯕꯣꯛꯁ ꯕꯣꯛꯁ ꯑꯣꯏꯅ ꯂꯧꯕꯅꯤꯅ ꯅꯈꯣꯏꯅ ꯄꯤꯐꯝ ꯊꯣꯛꯇ꯭ꯔꯣ ꯅꯈꯣꯏꯅ ꯗꯤꯂꯤꯕꯔ ꯇꯧꯐꯝ ꯊꯣꯛꯇ꯭ꯔꯣ ꯑꯗꯨꯗꯤ

ꯑꯣ ꯑꯣ ꯍꯣꯏ ꯐꯔꯦ ꯐꯔꯦ ꯑꯗꯨꯗꯤ ꯊꯝꯃꯒꯦꯀꯣ